ꯑꯩꯒꯤ ꯍꯟꯗꯛ ꯂꯩꯕ ꯔꯦꯐ꯭ꯔꯤꯖꯔꯦꯇꯔ ꯁꯤꯗꯤ ꯃꯃꯥꯡꯗ ꯁꯤꯖꯤꯟꯅꯕ ꯔꯦꯐ꯭ꯔꯤꯖꯔꯦꯇꯔ ꯃꯌꯥꯝꯗꯒꯤ ꯌꯥꯝ ꯐꯩ ꯃꯈꯣꯟꯁꯨ ꯌꯥꯝ ꯍꯧꯗꯦ ꯑꯗꯨꯒ ꯃꯩꯁꯨ ꯌꯥꯝꯅ ꯆꯥꯗꯦ ꯈꯖꯤꯛꯇꯪ ꯂꯩꯈꯠꯂꯒ ꯃꯇꯝ ꯉꯥꯏꯍꯥꯛꯇꯪꯗ ꯑꯩꯈꯣꯏꯒꯤ ꯐꯔꯃꯦꯟꯇꯦꯠ ꯑꯣꯏꯍꯟꯕ ꯁꯪꯒꯣꯝ ꯑꯐꯝꯕ ꯁꯦꯝꯕ ꯑꯩꯏꯁ ꯁꯦꯝꯕꯁꯨ ꯌꯥꯝꯅ ꯅꯨꯡꯉꯥꯏ ꯍꯥꯟꯅꯗꯒꯤ ꯍꯟꯗꯛꯀꯤ ꯔꯣꯐ꯭꯭ꯔꯤꯖꯔꯦꯇꯔ ꯁꯤꯅ ꯌꯥꯝꯅ ꯐꯩ ꯄ꯭ꯔꯗꯛꯁꯦ ꯌꯥꯝꯅ ꯊꯥꯒꯠꯂꯦ ꯀꯝꯄꯅꯤꯁꯤꯕꯨꯁꯨ ꯌꯥꯝꯅ ꯊꯥꯒꯠꯂꯦ